ꯑꯩ ꯍꯧꯖꯤꯛꯀꯤ ꯑꯣꯏꯅꯗꯤ ꯂꯥꯏꯔꯤꯛ ꯃꯈꯥ ꯇꯧꯖꯗ꯭ꯔꯦ ꯌꯨꯝ ꯀꯩ ꯄꯥꯜꯂꯒ ꯑꯉꯥꯡ ꯀꯩꯀꯥ ꯏꯃꯨꯡ ꯃꯅꯨꯡꯒꯤ ꯊꯕꯛ ꯇꯧꯔꯒ ꯑꯗꯨꯝ ꯂꯩꯖꯔꯦ ꯑꯗꯣ ꯑꯩꯅ ꯑꯉꯥꯡ ꯑꯣꯏꯔꯤꯉꯩ ꯄꯤꯛꯏꯉꯩ ꯃꯇꯝꯗꯒꯤ ꯑꯩꯅ ꯂꯥꯏꯔꯤꯛ ꯑꯩꯅ ꯇꯝꯃꯤꯕ ꯑꯗꯨ ꯐꯥꯎꯁꯦ ꯒ꯭ꯔꯦꯖꯨꯑꯦꯁꯟ ꯐꯥꯎꯗꯤ ꯄꯥꯁ ꯇꯧꯖꯩ ꯑꯗꯣ ꯑꯩꯅ ꯀ꯭ꯂꯥꯁ ꯄ꯭ꯔꯤꯗꯒꯤ ꯍꯥꯏꯇꯥꯔꯦꯀꯣ ꯑꯗꯨꯗꯒꯤꯅ ꯀ꯭ꯂꯥꯁ ꯇꯦꯟ ꯐꯥꯎꯁꯦ ꯑꯩꯈꯣꯏꯒꯤ ꯂꯤꯂꯣꯡꯒꯤ ꯑꯕꯗꯨꯜ ꯑꯥꯂꯦ ꯍꯥꯏ ꯃꯥꯗ꯭ꯔꯁꯥꯗ ꯄꯥꯁ ꯇꯧꯖꯔꯛꯏ ꯑꯗꯨꯒ ꯑꯦꯂꯕꯦꯟ ꯇꯨꯋꯦꯜꯄꯇꯁꯨ ꯂꯤꯂꯣꯡ ꯍꯥꯌꯔ ꯁꯦꯀꯦꯟꯗ ꯇꯝꯖꯔꯛꯏ ꯑꯗꯨꯒ ꯒ꯭ꯔꯦꯖꯨꯑꯦꯁꯟ ꯐꯥꯎꯅ ꯂꯤꯂꯣꯡ ꯂꯤꯂꯣꯡ ꯍꯥꯎꯔꯩꯕꯤ ꯀꯣꯂꯦꯖꯇ ꯂꯣꯏꯁꯤꯟꯖꯔꯛꯏ ꯑꯗꯨꯒ ꯃꯈꯥ ꯇꯥꯅꯗꯤ ꯑꯩ ꯐꯥꯏꯅꯥꯟꯁꯤꯌꯦꯜ ꯄ꯭ꯔꯣꯕ꯭ꯂꯦꯝ ꯈꯔ ꯂꯩꯕꯗꯒꯤ ꯇꯝꯈꯤꯗ꯭ꯔꯦ ꯑꯗꯨꯒ ꯍꯥꯏꯗꯤ ꯑꯗꯨꯝ ꯂꯨꯍꯣꯡꯉꯒ ꯑꯗꯨꯝ ꯍꯧꯖꯤꯛ ꯍꯧꯖꯤꯛ ꯑꯗꯨꯝ ꯂꯩꯔꯤꯕ ꯐꯤꯕꯝꯁꯤꯗ ꯂꯩꯖꯔꯦ